ꯑꯩꯍꯥꯛꯅ ꯄꯥꯝꯖꯕ ꯃꯃꯤꯒꯤ ꯀꯨꯝꯍꯩ ꯃꯈꯜꯁꯤꯡꯒꯤ ꯃꯅꯨꯡꯗ ꯁꯥꯏꯟꯁ ꯐꯤꯛꯁꯟꯒꯤ ꯐꯤꯂꯝꯁꯤꯡꯁꯤ ꯌꯦꯡꯕ ꯄꯥꯝꯖꯩ ꯃꯃꯤꯡ ꯈꯔ ꯍꯥꯏꯔꯒꯗꯤ ꯏꯟꯇꯔꯁ꯭ꯇꯦꯂꯔ ꯏꯁꯇꯥꯔ ꯋꯥꯔ ꯏꯁꯄꯦꯁ ꯑꯣꯗꯤꯁꯤ ꯖꯔꯅꯤ ꯇꯨ ꯗꯤ ꯁꯦꯟꯇꯔ ꯑꯣꯐ ꯗꯤ ꯑꯥꯔꯠꯅꯤ ꯍꯥꯏꯔꯤꯕ ꯁꯤꯅꯦꯃꯥ ꯁꯤꯡꯁꯤ ꯌꯦꯡꯕꯗ ꯇꯨꯡꯗ ꯀꯔꯤ ꯑꯣꯏꯔꯛꯄ ꯌꯥꯏ ꯑꯩꯈꯣꯏꯅ ꯎꯈꯤꯗ꯭ꯔꯤꯕ ꯑꯩꯈꯣꯏꯅ ꯈꯪꯂꯨꯗ꯭ꯔꯤꯕ ꯀꯌꯥ ꯑꯃꯁꯨ ꯎꯕ ꯌꯦꯡꯕ ꯐꯪꯏ ꯃꯁꯤꯅ ꯑꯩꯈꯣꯏꯗ ꯑꯅꯧꯕ ꯋꯥꯈꯜ ꯀꯌꯥ ꯑꯃ ꯊꯣꯛꯍꯜꯂꯤ